ꯑꯩꯅ ꯁ꯭ꯋꯤꯃꯤꯡ ꯇꯧꯕ ꯃꯇꯝꯗ ꯑꯍꯥꯟꯕꯗ ꯌꯥꯝꯅ ꯅꯨꯡꯉꯥꯏꯕ ꯐꯥꯎꯏ ꯏꯔꯣꯏꯕꯁꯤꯅ ꯑꯩꯈꯣꯏ ꯃꯤꯑꯣꯏꯕꯗ ꯍꯛꯆꯥꯡ

ꯑꯩꯈꯣꯏꯒꯤ ꯍꯛꯆꯥꯡꯗ ꯄꯥꯈꯠꯄ ꯀꯟꯐꯤꯗꯦꯟ ꯑꯣꯏꯕ ꯑꯃꯗꯤ ꯐꯥꯎꯍꯜꯂꯤ ꯏꯁꯤꯡ ꯃꯅꯨꯡꯗ ꯂꯤꯟ ꯀꯥꯡ ꯂꯩꯔꯝꯒꯗ꯭ꯔꯥ ꯑꯗꯒꯤ ꯆꯩꯇꯦꯛ

ꯅꯨꯡꯉꯥꯏꯅ ꯏꯔꯨꯖꯕꯁꯤꯅ ꯑꯩꯈꯣꯏꯗꯁꯨ ꯍꯛꯆꯥꯡ ꯐꯕ ꯍꯥꯏꯕꯗꯨ ꯑꯣꯏ ꯑꯗꯨꯕꯨ ꯀꯔꯤꯒꯨꯝꯕ ꯃꯇꯝꯗꯅ ꯑꯀꯤꯕꯗꯤ ꯐꯥꯎꯔꯛꯏ ꯏꯁꯤꯡ ꯃꯅꯨꯡꯁꯤꯗ ꯀꯔꯤ ꯀꯔꯤ ꯂꯩꯔꯝꯒꯗꯒꯦ ꯂꯤꯟ ꯀꯥꯡ ꯂꯩꯔꯝꯒꯗ꯭ꯔꯥ ꯆꯩꯇꯦꯛ ꯂꯩꯔꯝꯒꯗ꯭ꯔꯥ ꯑꯗꯒꯤ ꯑꯗꯨꯒꯨꯝꯕ ꯑꯀꯤꯕꯗꯤ ꯏꯁꯥꯗ ꯐꯥꯎꯔꯛꯏ ꯑꯩ ꯉꯝꯗ꯭ꯔꯦꯕꯣ